ꯑꯩꯈꯣꯏꯒꯤ ꯑꯍꯜ ꯑꯣꯏꯔꯕ ꯃꯤꯑꯣꯏꯁꯤꯡꯅ ꯌꯥꯝꯅ ꯁꯥꯟꯅꯕꯁꯦ ꯍꯧꯖꯤꯛ ꯃꯇꯝꯗꯗꯤ ꯌꯣꯒꯥꯅ ꯏꯍꯦꯟ ꯍꯦꯜꯂꯦ ꯌꯣꯒꯥꯁꯦ ꯑꯗꯨꯝ ꯑꯌꯨꯛ ꯈꯨꯗꯤꯡꯒꯤ ꯑꯗꯨꯝ ꯆꯥꯡ ꯅꯥꯏꯅ ꯁꯥꯟꯅꯩ ꯑꯗꯨꯒ ꯃꯤꯑꯣꯏ ꯈꯔ ꯑꯃꯗꯤ ꯋꯥꯛꯀꯤꯡ ꯆꯠꯄꯤ ꯁꯤꯃ ꯑꯗꯨꯝ ꯁꯥꯟꯅꯩ ꯑꯗꯨꯒ ꯌꯣꯒꯥꯁꯤꯅ ꯍꯦꯟꯅ ꯀꯃꯟ ꯑꯣꯏꯅ ꯃꯌꯥꯝ ꯑꯍꯜ ꯑꯉꯥꯡ ꯈꯥꯛꯇꯅ ꯑꯗꯨꯝ ꯁꯥꯟꯅꯩ ꯑꯍꯜꯁꯤꯡꯅ ꯌꯥꯝꯅ ꯄꯥꯝꯅ ꯍꯧꯖꯤꯛ ꯁꯥꯟꯅꯩ ꯌꯣꯒꯥ